ꯂꯥꯛ ꯑꯃ ꯂꯤꯁꯤꯡ ꯌꯥꯡꯈꯩ ꯃꯉꯥ ꯆꯥꯇ꯭ꯔꯨꯛ ꯀꯨꯟ ꯂꯥꯛ ꯃꯉꯥ ꯂꯤꯁꯤꯡ ꯇꯔꯥꯇꯔꯨꯛ ꯆꯥꯃꯉꯥ ꯇꯔꯥ ꯂꯥꯛ ꯅꯤꯄꯥꯟ ꯂꯤꯁꯤꯡ ꯃꯔꯐꯨꯇꯔꯥ ꯆꯅꯤꯄꯥꯟ ꯌꯥꯡꯈꯩ ꯂꯥꯛ ꯃꯔꯤ ꯂꯤꯁꯤꯡ ꯇꯔꯦꯠ ꯆꯍꯨꯝꯅꯤꯐꯨ ꯂꯥꯛ ꯇꯔꯨꯛ ꯂꯤꯁꯤꯡ ꯃꯉꯥ ꯆꯅꯤꯌꯥꯡꯈꯩ